ꯊꯣꯡꯕ ꯊꯥꯛꯄꯒꯤ ꯃꯊꯦꯜ ꯑꯁꯤ ꯌꯥꯝꯅ ꯂꯩꯈ꯭ꯔꯦ ꯑꯗꯨꯕꯨ ꯑꯩꯈꯣꯏꯅ ꯌꯥꯝ ꯑꯁꯝꯕꯤꯗ ꯑꯅꯤ ꯈꯥꯏꯗꯣꯛꯄ ꯃꯇꯝꯗ ꯊꯥꯎ ꯉꯧꯕ ꯍꯥꯏꯕ ꯑꯃꯒ ꯑꯗꯒꯤ ꯀꯥꯡꯁꯣꯏ ꯍꯥꯏꯕ ꯑꯃꯒ ꯊꯥꯎ ꯌꯥꯎꯗꯅ ꯊꯣꯡꯕ ꯁꯤꯃꯒ ꯂꯩꯔꯦ ꯑꯗꯣ ꯑꯩꯅ ꯈ꯭ꯋꯥꯏꯗ ꯈ꯭ꯋꯥꯏꯗꯩ ꯄꯥꯝꯖꯕꯗꯤ ꯊꯥꯎ ꯉꯧꯔꯒ ꯊꯣꯡꯕꯅꯤ ꯍꯥꯏꯕꯗꯤ ꯀꯥꯡꯁꯣꯏꯁꯦ ꯂꯥꯏꯕꯗꯤ ꯂꯥꯏ ꯑꯗꯣ ꯍꯥꯎꯍꯟꯒꯦ ꯍꯥꯏꯔꯗꯤ ꯀꯥꯡꯁꯣꯏꯒꯤꯗꯤ ꯑꯃꯨꯛ ꯌꯥꯝꯅ ꯂꯨꯏꯌꯦ ꯊꯥꯎ ꯉꯧꯕꯒꯤꯗꯤ ꯐꯖꯅ ꯉꯧꯈ꯭ꯔꯗꯤ ꯑꯗꯨꯝ ꯏꯟꯁꯥꯡꯗꯣ ꯍꯥꯎꯒꯜꯂꯦ ꯑꯗꯣ ꯊꯥꯎ ꯉꯧꯕ ꯃꯇꯝꯗ ꯑꯩꯅ ꯑꯍꯥꯟꯕꯗ ꯇꯧꯖꯔꯤꯁꯤ ꯈꯥꯡ ꯊꯪꯒꯠꯂꯅꯤ ꯈꯥꯡꯗꯣ ꯁꯥꯍꯟꯕꯤꯔꯅꯤ ꯇꯦꯝꯄꯔꯦꯆꯔ ꯑꯩꯅ ꯁꯥꯍꯟꯅꯤꯡꯕꯩ ꯃꯇꯝꯗꯣ ꯌꯧꯔꯛꯄꯀꯥꯟꯗ ꯑꯗꯒꯤ ꯒ꯭ꯌꯥꯁꯇ ꯈꯛꯇꯪ ꯐ꯭ꯂꯦꯝꯗꯣ ꯂꯩꯊꯕꯤꯔꯅꯤ ꯑꯍꯥꯟꯕꯗ ꯇꯦꯖꯕꯇꯥ ꯃꯅꯥ ꯍꯥꯟꯅ ꯍꯥꯞꯄꯤꯔꯅꯤ ꯑꯗꯒꯤ ꯁꯦꯀꯦꯟꯗ ꯇꯤꯜꯍꯧ ꯍꯥꯞꯄꯤꯔꯅꯤ ꯇꯤꯜꯍꯧ ꯍꯥꯞꯄꯅꯤ ꯑꯗꯒꯤ ꯁꯤꯡ ꯆꯅꯝ ꯍꯥꯞꯄꯤꯔꯅꯤ ꯈꯇꯪ ꯁꯦꯀꯦꯟ ꯊꯔꯇꯤ ꯐꯣꯔꯇꯤ ꯃꯨꯛ ꯉꯧꯁꯟꯕꯤꯔꯅꯤ ꯑꯗꯒꯤ ꯑꯩꯅ ꯍꯥꯞꯅꯤꯡꯕ ꯃꯔꯨ ꯃꯔꯥꯡꯒꯩꯗꯣ ꯍꯥꯞꯄꯤꯔꯅꯤ ꯑꯩꯗꯤ ꯃꯔꯨ ꯃꯔꯥꯡ ꯌꯥꯝꯅ ꯍꯥꯞꯄ ꯄꯥꯝꯖꯗꯦ ꯑꯗꯨꯅ ꯃꯆꯜꯒꯤ ꯃꯁꯥꯂꯥꯗꯣ ꯍꯥꯟꯅ ꯑꯗꯨ ꯈꯇꯪ ꯍꯥꯞꯆꯔꯅꯤ ꯑꯗꯨ ꯍꯥꯞꯄꯒ ꯉꯧꯔꯅꯤ ꯑꯗꯨ ꯉꯧꯔꯒ ꯁꯦꯀꯦꯟ ꯑꯃ ꯅꯤꯃꯨꯛ ꯉꯧꯔꯅꯤ ꯀꯔꯤꯒꯨꯝꯕ ꯑꯩꯅ ꯈꯥꯃꯦꯟ ꯑꯁꯤꯟꯕ ꯊꯥꯛꯅꯤꯡꯕ ꯊꯥꯎ ꯉꯧꯕ ꯑꯣꯏꯔꯗꯤ ꯑꯗꯨ ꯉꯧꯁꯟꯕ ꯂꯣꯏꯔꯒ ꯈꯥꯃꯦꯟ ꯑꯁꯤꯟꯕꯗꯣ ꯍꯥꯞꯄꯅꯤ ꯑꯗꯒꯤ ꯊꯨꯝ ꯈꯖꯤꯛꯇꯪ ꯍꯥꯞꯄꯅꯤ ꯍꯥꯏꯗꯤ ꯈꯥꯃꯦꯟꯗꯣ ꯇꯣꯏꯅꯕ ꯄꯦꯁ ꯑꯣꯏꯅꯕ ꯑꯗꯨꯒ ꯃꯤꯅꯤꯠ ꯑꯃꯅꯤ ꯉꯧꯔꯅꯤ ꯉꯧꯕ ꯂꯣꯏꯔꯀꯥꯟꯗ ꯃꯅꯝ ꯌꯥꯝꯅ ꯅꯨꯡꯁꯤꯕ ꯑꯃ ꯊꯣꯛꯂꯛꯑꯅꯤ ꯃꯌꯥꯝ ꯃꯅꯝ ꯃꯌꯥꯝ ꯅꯨꯡꯁꯤꯕ ꯊꯣꯛꯔꯛꯄ ꯑꯗꯒꯤ ꯑꯩꯅ ꯉꯁꯥꯏ ꯊꯥꯛꯈ꯭ꯔꯤꯕ ꯇꯤꯜꯍꯧ ꯆꯅꯝ ꯈꯩꯗꯣ ꯒꯣꯜꯗꯟ ꯕ꯭ꯔꯥꯎꯟ ꯆꯪꯉꯛꯄ ꯃꯇꯝꯗꯨꯗ ꯑꯩꯅ ꯊꯥꯛꯅꯤꯡꯕ ꯍꯤꯟꯖꯥꯡ ꯄꯣꯠ ꯆꯩꯗꯣ ꯍꯥꯞꯄꯤꯔꯅꯤ ꯐꯖꯅ ꯐꯖꯅ ꯍꯥꯞꯄꯤꯔꯅꯤ ꯉꯧꯕꯤꯔꯅꯤ ꯉꯩꯍꯥꯛ ꯈꯨꯝꯖꯟꯕꯤꯔꯅꯤ ꯑꯗꯒꯤ ꯑꯩꯅ ꯃ ꯊꯨꯝ ꯃꯣꯔꯣꯛ ꯃꯆꯨ ꯊꯥꯛꯅꯤꯡꯕꯗꯣ ꯑꯃꯨꯛ ꯊꯥꯛꯑꯅꯤ ꯑꯗꯨꯒ ꯐꯖꯅ ꯉꯧꯕꯤꯔꯅꯤ ꯉꯧꯔꯅꯤ ꯑꯗꯒꯤ ꯃꯈꯨꯝ ꯉꯍꯥꯛ ꯑꯃꯨꯛ ꯈꯨꯝꯖꯟꯕꯤꯔꯅꯤ ꯉꯧꯕ ꯃꯇꯝꯗꯨꯗ ꯈꯔ ꯈꯔ ꯍꯥꯏꯗꯤ ꯀꯤꯛꯀꯤꯡ ꯁꯥꯎꯟ ꯑꯃ ꯆꯦꯛꯈꯥꯏꯕꯒꯨꯝꯕꯒꯤ ꯂꯥꯛꯄ ꯃꯇꯝꯗ ꯑꯗꯥꯏꯀꯥꯟꯗ ꯐꯖꯅ ꯉꯧꯕ ꯂꯣꯏꯔꯒ ꯍꯥꯏꯗꯤ ꯏꯁꯤꯡꯗꯣ ꯁꯥꯍꯜꯂꯒ ꯍꯥꯞꯄ ꯍꯤꯟꯖꯥꯡꯁꯨ ꯂꯩ ꯁꯍꯟꯗꯅ ꯍꯥꯞꯄꯁꯨ ꯂꯩ ꯑꯗꯣ ꯑꯩꯗꯤ ꯁꯥꯍꯟꯗꯅ ꯍꯥꯞꯄꯅ ꯍꯦꯟꯅ ꯄꯥꯝꯃꯦ ꯑꯗꯥꯏ ꯃꯇꯝꯗꯨꯗ ꯁꯥꯍꯟꯗꯅ ꯍꯥꯞꯄꯀꯥꯟꯗ ꯉꯧꯔꯒ ꯉꯧꯁꯜꯂꯒ ꯁꯥꯍꯟꯗꯅ ꯍꯥꯞꯄꯅꯤ ꯍꯥꯞꯄꯒ ꯉꯍꯥꯛ ꯑꯃꯨꯛ ꯊꯝꯃꯅꯤ ꯁꯧꯒꯜꯂꯛꯄ ꯀꯥꯟꯗ ꯍꯥꯏꯗꯤ ꯁꯥꯎꯒꯜꯂꯛꯄ ꯃꯇꯝꯗ ꯍꯤꯟꯖꯥꯡꯒꯤ ꯃꯔꯦꯛ ꯃꯍꯥꯎ ꯑꯃ ꯊꯣꯛꯂꯛꯄ ꯃꯇꯝ ꯑꯗꯥꯏ ꯊꯥꯡꯗꯕꯩ ꯃꯇꯝ ꯑꯃ ꯌꯧꯔꯛꯀꯅꯦꯕ ꯑꯗꯥꯏ ꯃꯇꯝꯗꯨꯗ ꯊꯥꯡꯗꯕꯤꯔꯅꯤ ꯑꯗꯒꯤ ꯑꯩꯅ ꯊꯥꯛꯅꯤꯡꯕ ꯐꯗꯤꯒꯣꯝ ꯅꯠꯇ꯭ꯔꯒ ꯁꯥ ꯃꯔꯣꯏꯒꯨꯝꯕ ꯊꯥꯛꯑꯒ ꯂꯣꯏꯁꯟꯕ ꯑꯗꯨꯝ ꯌꯥꯔꯦ